ꯑꯩꯅ ꯆꯥꯛ ꯊꯣꯡꯕ ꯃꯇꯝꯗ ꯌꯥꯎꯋꯦ ꯁꯣꯏꯕ ꯁꯣꯏꯕ ꯌꯥꯎꯋꯦ ꯑꯗꯨꯕꯨ ꯑꯩꯅ ꯁꯣꯏꯕ ꯃꯇꯝꯗꯨꯗ ꯑꯩꯅ ꯌꯥꯝ ꯄꯥꯈꯠꯂꯤ ꯀꯃꯥꯏꯅ ꯇꯧꯔꯒ ꯁꯤ ꯁꯣꯏꯕꯁꯤ ꯑꯩꯅ ꯇꯧꯕꯁꯤ ꯀꯃꯥꯏꯅ ꯇꯧꯔꯒ ꯆꯥꯛꯁꯤ ꯐꯒꯗꯒꯦ ꯀꯥꯏꯅ ꯑꯩꯅ ꯌꯥꯝ ꯋꯥꯏ ꯌꯥꯝ ꯋꯥꯈꯜꯁꯦ ꯌꯥꯝ ꯋꯥꯏ ꯑꯗꯒꯤ ꯑꯩꯅ ꯆꯥꯛꯁꯦ ꯊꯨꯝ ꯈꯔꯥ ꯆꯥꯏꯁꯟꯂꯦ ꯊꯨꯝ ꯌꯥꯝꯗꯤ ꯌꯥꯝꯗꯕ ꯊꯨꯝ ꯈꯤꯇꯪꯗꯤ ꯆꯥꯏꯔꯦ ꯆꯥꯛ ꯃꯊꯛꯁꯤꯗ ꯑꯗꯨꯒ ꯏꯁꯤꯡ ꯈꯔꯥ ꯈꯤꯛꯑꯦ ꯏꯁꯤꯡ ꯈꯔꯥ ꯈꯤꯛꯑꯒ ꯆꯥꯛꯇꯣ ꯈꯤꯇꯪ ꯑꯣꯠꯈꯥꯏꯕꯤꯔꯦ ꯊꯨꯝꯗꯣ ꯃꯅꯨꯡꯗ ꯈꯤꯇꯪ ꯆꯪꯅꯕ ꯈꯤꯇꯪ ꯑꯣꯠꯈꯥꯏꯕꯤꯔꯦ ꯏꯁꯤꯡ ꯈꯤꯇꯪ ꯌꯥꯝꯅ ꯈꯤꯛꯑꯦ ꯑꯗꯨ ꯈꯤꯛꯑꯒ ꯑꯣꯠꯈꯥꯏꯔꯒ ꯃꯩꯇꯥꯟꯁꯤ ꯀꯣꯠꯊꯣꯛꯑꯒ ꯃꯩꯁꯤꯗ ꯑꯩꯅ ꯐꯖꯅ ꯌꯥꯏꯔꯦ ꯑꯗꯨ ꯀꯥꯟꯗ ꯆꯥꯛꯁꯦ ꯀꯩꯁꯨꯝ ꯁꯣꯏꯗ꯭ꯔꯦ ꯑꯗꯨꯝ ꯐꯔꯦ ꯑꯗꯨ ꯀꯥꯟꯗ ꯐꯔꯦ ꯆꯥꯛꯁꯦ ꯐꯖꯅ ꯃꯅꯤꯜ ꯀꯥꯍꯟꯂꯒ ꯐꯔꯦ ꯑꯗꯨꯗꯒꯤ ꯀꯩꯁꯨꯝ ꯁꯣꯏꯗ꯭ꯔꯦ ꯑꯗꯨꯝ ꯀꯩꯝꯇ ꯑꯗꯨꯝ ꯁꯣꯏꯗ꯭ꯔꯦ ꯆꯥꯛꯇꯣ ꯑꯗꯨꯝ ꯑꯐꯕ ꯑꯣꯏꯔꯦ